ꯔꯝꯕꯤꯔ ꯅꯣꯏꯒꯤ ꯍꯣꯇꯦꯜꯗ ꯑꯩꯅ ꯁꯃꯣꯁꯥꯒ ꯖꯤꯂꯤꯕꯤꯒ ꯑꯣꯔꯗ꯭ꯔ ꯇꯧꯈꯤꯕ ꯑꯗꯨ ꯅꯈꯣꯏꯅ ꯑꯩꯉꯣꯟꯗ ꯉꯔꯥꯡꯒꯤ ꯆꯖꯤꯛ ꯑꯣꯏꯅ ꯊꯤꯜꯂꯛꯑꯦ ꯃꯅꯝꯁꯨ ꯅꯝꯃꯦ ꯁꯤꯁꯤ ꯂꯧꯕ ꯂꯥꯛꯑꯣ ꯑꯗꯨꯗꯨꯒ ꯑꯩꯅ ꯅꯈꯣꯏꯗ ꯄꯤꯈꯤꯕ ꯁꯦꯜꯗꯣ ꯑꯗꯨꯁꯨ ꯔꯤꯐꯟ ꯇꯧꯕꯤꯔꯛꯑꯣ